ꯑꯩꯅ ꯅꯤꯡꯁꯤꯡꯉꯤꯕ ꯗꯦꯠꯁꯤꯡꯁꯤ ꯑꯩꯈꯣꯏꯒꯤ ꯗꯤꯁꯦꯝꯕꯔ ꯇꯣꯏꯟꯇꯤ ꯐꯥꯏꯞꯇ ꯈ꯭ꯔꯤꯁꯃꯥꯁ ꯂꯩꯔꯦ ꯑꯗꯒꯤ ꯖꯅꯋꯥꯔꯤ ꯐꯥꯔꯁꯠꯇ ꯑꯩꯈꯣꯏꯒꯤ ꯅ꯭ꯌꯨ ꯋ꯭ꯌꯔ ꯂꯩꯔꯦ ꯃꯥꯔꯁ ꯐꯣꯔꯇꯤꯟꯗ ꯑꯩ ꯏꯁꯥꯃꯛꯀꯤ ꯕꯥꯔꯠꯗꯦ ꯑꯗꯨꯒ ꯑꯩꯈꯣꯏꯒꯤ ꯃꯦꯒꯤ ꯗꯦꯠ ꯁꯕꯦꯟꯗ ꯑꯩꯒꯤ ꯏꯅꯥꯎ ꯅꯨꯄꯤꯒꯤ ꯕꯥꯔꯠꯗꯦ ꯂꯩꯔꯦ ꯑꯗꯨꯒ ꯖꯨꯂꯥꯏꯒꯤ ꯑꯩꯠ ꯅꯥꯏꯟꯗ ꯑꯩꯒꯤ ꯀꯝꯄꯤꯇꯤꯁꯟꯅꯦ ꯑꯃ ꯂꯩꯔꯦ